ꯎꯀꯤꯜ ꯄꯨꯂꯤꯁ ꯄꯟꯆꯥꯌꯦꯠ ꯅꯠꯇ꯭ꯔꯒ ꯇꯦꯁꯤꯜ ꯂꯣꯏꯁꯪꯒꯤ ꯃꯤꯑꯣꯏꯁꯤꯡꯒꯨꯝꯕꯒ ꯂꯤꯒꯦꯜ ꯑꯣꯐꯤꯁꯦꯜꯁꯤꯡꯒ ꯃꯔꯝ ꯑꯣꯏꯗꯨꯅ ꯑꯩꯍꯥꯛ ꯏꯁꯥꯃꯛꯀꯤ ꯑꯣꯏꯅꯗꯤ ꯑꯋꯥꯕ ꯊꯦꯡꯅꯖꯗ꯭ꯔꯤ ꯑꯗꯨꯕꯨ ꯑꯩꯈꯣꯏ ꯂꯝꯗꯝꯁꯤꯗꯗꯤ ꯁꯦꯟꯖꯥ ꯊꯨꯝꯖꯥꯒꯤ ꯊꯕꯛꯁꯤ ꯌꯥꯝꯅ ꯄꯥꯛꯇꯛꯅꯅ ꯆꯠꯅꯔꯛꯂꯤ ꯑꯩꯈꯣꯏꯅ ꯁꯔꯀꯥꯔꯒꯤ ꯊꯕꯛ ꯑꯃ ꯇꯧꯒꯦ ꯍꯥꯏꯅ ꯈꯜꯂꯕꯁꯨ ꯃꯇꯤꯛ ꯆꯥꯕ ꯀ꯭ꯋꯥꯂꯤꯐꯤꯀꯦꯁꯟ ꯂꯩꯔꯒꯁꯨ ꯄꯩꯁꯥ ꯄꯤꯗ꯭ꯔꯒꯗꯤ ꯊꯕꯛ ꯑꯗꯨ ꯈꯜꯂꯛꯀꯅꯤ ꯍꯥꯏꯕꯒꯤ ꯊꯥꯖꯕ ꯂꯩꯅꯗꯕ ꯑꯗꯨꯒꯨꯝꯕ ꯀꯔꯤꯒꯨꯝꯕ ꯑꯦꯅꯤ ꯀ꯭ꯔꯥꯏꯝ ꯑꯃ ꯍꯦꯛꯇ ꯇꯧꯕꯗ ꯄꯨꯂꯤꯁꯅ ꯄꯩꯁꯥ ꯂꯧꯗꯨꯅ ꯀ꯭ꯔꯥꯏꯝ ꯑꯗꯨꯗ ꯆꯦꯟꯅꯔꯤꯕ ꯃꯤ ꯑꯗꯨ ꯍꯦꯛꯇ ꯊꯥꯗꯣꯛꯈꯤꯕ ꯑꯁꯤꯒꯨꯝꯕ ꯀꯌꯥ ꯑꯃꯁꯨ ꯊꯦꯡꯅꯖꯩ ꯂꯝꯕꯤ ꯊꯣꯡ ꯆꯠꯄꯗ ꯇ꯭ꯔꯥꯐꯤꯛꯅ ꯐꯥꯕ ꯃꯇꯝꯗ ꯗꯣꯀꯨꯃꯦꯟꯁꯤꯡ ꯌꯥꯎꯗ꯭ꯔꯕꯁꯨ ꯄꯩꯁꯥ ꯈꯔ ꯄꯤꯔꯒ ꯊꯥꯗꯣꯛꯈꯤꯕ ꯀꯌꯥ ꯑꯃꯔꯣꯝꯁꯨ ꯑꯗꯨꯝ ꯊꯦꯡꯅꯩ ꯎꯖꯩ ꯑꯁꯤꯒꯨꯝꯕ ꯁꯦꯟꯖꯥ ꯊꯨꯝꯖꯥꯒꯤ ꯊꯕꯛ ꯇꯧꯕ ꯊꯦꯡꯅꯈꯤꯕ ꯌꯥꯎꯈ꯭ꯔꯦ ꯑꯗꯨꯕꯨ ꯍꯧꯖꯤꯛꯇꯤ ꯃꯁꯤ ꯁꯔꯀꯥꯔꯅ ꯈꯔ ꯌꯦꯡꯁꯤꯟꯗꯨꯅ ꯃꯇꯤꯛ ꯆꯥꯕ ꯑꯦꯛꯁꯟ ꯂꯧꯈꯠꯄꯗꯒꯤ ꯑꯁꯤꯒꯨꯝꯕꯁꯦ ꯈꯔꯗꯤ ꯍꯟꯊꯕ ꯎꯔꯛꯂꯤ